ꯑꯗꯣ ꯏꯅꯧ ꯅꯧꯅ ꯇꯧꯕꯅꯤꯅ ꯍꯦꯛ ꯅꯨꯡꯉꯥꯏꯇꯕꯁꯨ ꯌꯥꯎꯔꯛꯏ ꯍꯛꯆꯥꯡꯗ ꯑꯗꯣ ꯇꯞꯅ ꯇꯞꯅꯗꯤ ꯑꯗꯨꯝ ꯐꯔꯛꯀꯅꯦꯅ ꯈꯜꯂꯤ ꯑꯗꯒꯤ ꯌꯣꯒꯥꯁꯤ ꯍꯧꯖꯤꯛꯀꯤꯗ ꯅꯠꯇꯦ ꯑꯩꯈꯣꯏ ꯏꯟꯗꯤꯌꯥ ꯃꯅꯨꯡꯗ ꯂꯩꯔꯛꯏꯁꯤ ꯌꯥꯝ ꯁꯥꯡꯅ ꯃꯇꯝ ꯁꯥꯡꯅ ꯂꯩꯔꯛꯑꯕ ꯄꯣꯠꯅꯤ ꯑꯗꯨꯅ ꯌꯣꯒꯥ ꯁꯥꯟꯅꯕꯁꯤ ꯍꯛꯆꯥꯡꯒꯤꯗꯃꯛꯇ ꯌꯥꯝ ꯀꯥꯟꯅꯩ ꯑꯗꯣ ꯃꯌꯥꯝꯁꯨ ꯌꯥꯔꯗꯤ ꯌꯣꯒꯥꯁꯤ ꯁꯥꯟꯅꯕꯤꯌꯨ ꯑꯗꯨꯒ ꯍꯛꯆꯥꯡꯗꯁꯨ ꯑꯗꯨꯝ ꯀꯥꯟꯅꯕ ꯐꯪꯕ ꯑꯣꯏꯕꯤꯌꯨ